ꯑꯩꯅ ꯁꯨꯝ ꯆꯦꯟꯕꯗ ꯌꯥꯝ ꯅꯨꯡꯉꯥꯏꯖꯕ ꯏꯁꯩ ꯍꯥꯏꯔꯒꯗꯤ ꯑꯩꯈꯣꯏ ꯏꯃꯥꯂꯣꯟꯒꯤ ꯁꯨꯝ ꯄꯨꯛꯅꯤꯡ ꯊꯧꯒꯠꯄ ꯏꯁꯩ ꯏꯁꯥꯅ ꯁꯨꯝ ꯄꯥꯝꯖꯕ ꯈꯣꯏꯗꯖꯕ ꯑꯗꯨꯝꯕꯅ ꯈꯔ ꯍꯦꯜꯂꯦ ꯑꯗꯒꯤ ꯁꯨꯝ ꯆꯦꯟꯕ ꯃꯇꯝꯗꯁꯨ ꯑꯗꯨꯝꯕ ꯄꯨꯛꯅꯤꯡ ꯊꯧꯒꯠꯄ ꯏꯁꯩꯗꯨ ꯇꯥꯔ ꯏꯁꯥꯗ ꯋꯥꯗꯕ ꯑꯗꯒꯤ ꯊꯧꯅꯥ ꯏꯁꯇ꯭ꯔꯦꯡ ꯄꯤꯕ ꯑꯗꯒꯤ ꯑꯩꯅ ꯆꯦꯟꯅꯤꯡꯕ ꯃꯐꯝ ꯁꯥꯡꯅ ꯆꯦꯟꯒꯦꯔꯥ ꯀꯩꯇꯧꯒꯦꯔꯥ ꯑꯗꯨꯝ ꯏꯁꯥꯗ ꯈꯔ ꯅꯨꯡꯉꯥꯏꯖꯕ ꯐꯥꯎꯋꯦ ꯑꯗꯨꯅ ꯑꯗꯒꯤ ꯏꯁꯥꯗꯁꯨ ꯁꯨꯝ ꯍꯣꯠꯅꯖꯅꯤꯡꯕꯗꯣ ꯏꯁꯩꯗꯨꯅ ꯍꯦꯟꯅ ꯃꯔꯝ ꯑꯣꯏꯔꯒ ꯏꯁꯥꯗꯁꯨ ꯍꯦꯟꯅ ꯍꯣꯠꯅꯖꯅꯤꯡꯕ ꯑꯃꯁꯨ ꯏꯊꯤꯜ ꯑꯃꯁꯨ ꯄꯣꯛꯍꯜꯂꯦ